ꯀꯝꯄ꯭ꯌꯨꯇꯔ ꯅꯦꯠꯋꯥꯛꯀꯤꯡꯒꯤ ꯁꯥꯏꯠꯇ ꯍꯥꯏꯕꯗꯤ ꯃꯥꯒꯤ ꯏꯊꯔꯅꯦꯜ ꯌꯥꯗꯕ ꯅꯠꯇ꯭ꯔꯒ ꯂꯦꯟ ꯀꯅꯦꯛꯁꯟꯒꯨꯝꯕ ꯄ꯭ꯔꯣꯕ꯭ꯂꯦꯝ ꯂꯩꯕ ꯅꯠꯇ꯭ꯔꯒꯅ ꯃꯥꯒꯤ ꯕ꯭ꯔꯣꯠꯕꯦꯟꯗ ꯋꯥꯏꯐꯥꯏꯒꯨꯝꯕ ꯐꯪꯗꯕ ꯑꯁꯤ ꯌꯥꯝꯅ ꯇꯣꯏꯅ ꯑꯩꯅ ꯊꯦꯡꯅꯖꯩ ꯍꯥꯏꯔꯤꯕ ꯄ꯭ꯔꯣꯕ꯭ꯂꯦꯝ ꯑꯁꯤ ꯑꯩꯅ ꯈꯪꯕ ꯌꯥꯎꯔꯒꯗꯤ ꯃꯌꯥꯝꯁꯤꯡ ꯑꯁꯤꯗ ꯑꯩꯅ ꯑꯃꯨꯛ ꯁꯣꯜꯞ ꯇꯧꯋꯤ ꯑꯗꯨꯒ ꯌꯥꯝꯅ ꯇꯣꯏꯅ ꯊꯦꯡꯅꯕ ꯑꯃꯅ ꯑꯩꯈꯣꯏꯒꯤ ꯀꯝꯄ꯭ꯌꯨꯇꯔ ꯄꯥꯏꯕ ꯃꯇꯝꯗ ꯃꯥꯒꯤ ꯃꯥꯒꯤ ꯌꯨ ꯄꯤ ꯑꯦꯁ ꯑꯁꯤ ꯕꯦꯛꯑꯞ ꯂꯩꯇꯕꯅ ꯃꯔꯝ ꯑꯣꯏꯔꯒ ꯃꯩ ꯃꯨꯠꯈꯤꯕ ꯃꯇꯝꯗ ꯃꯥꯅ ꯇꯧꯔꯝꯕ ꯀꯝꯄ꯭ꯌꯨꯇꯔꯗ ꯅꯝꯃꯝꯕ ꯅꯠꯇ꯭ꯔꯒ ꯇꯧꯔꯝꯕ ꯊꯕꯛ ꯃꯌꯥꯝ ꯑꯗꯣ ꯈꯨꯗꯛꯇ ꯀꯝꯄ꯭ꯌꯨꯇꯔ ꯑꯗꯨ ꯃꯩ ꯃꯨꯠꯄ ꯀꯥꯟꯗ ꯁꯠ ꯃꯁꯥ ꯃꯊꯟꯇ ꯁꯠ ꯗꯥꯎꯟ ꯇꯧꯈꯤꯕ ꯃꯔꯝꯅ ꯃꯍꯥꯛꯅ ꯇꯧꯖꯔꯤꯕ ꯉꯁꯥꯏꯗꯒꯤ ꯇꯧꯔꯛꯄ ꯃꯌꯥꯝ ꯑꯗꯣ ꯃꯨꯠꯈ꯭ꯔꯕꯅꯤꯅ ꯁꯦꯚ ꯇꯧꯍꯧꯗ꯭ꯔꯒꯗꯤ ꯃꯊꯪꯒꯤꯗ ꯑꯃꯨꯛꯀ ꯐꯪꯗꯕ ꯃꯁꯤꯒꯨꯝꯕ ꯀꯌꯥ ꯑꯁꯤ ꯊꯣꯛꯍꯜꯂꯤ ꯃꯁꯤ ꯑꯩꯒꯤ ꯈꯪꯖꯕ ꯈꯔꯅ ꯃꯔꯝ ꯑꯣꯏꯔꯒ ꯍꯥꯏꯔꯤꯕ ꯑꯁꯤꯒꯨꯝꯕ ꯄ꯭ꯔꯣꯕ꯭ꯂꯦꯝ ꯑꯁꯤ ꯊꯣꯛꯇꯅꯕꯒꯤꯗꯃꯛꯇ ꯃꯣꯏꯗ ꯌꯨ ꯄꯤ ꯑꯦꯁꯁꯦ ꯀꯝꯄꯜꯁꯔꯤ ꯑꯣꯏꯅ ꯍꯥꯞꯍꯟꯕ ꯑꯗꯨꯒ ꯃꯁꯤ ꯊꯣꯛꯈꯤꯕ ꯇꯥꯔꯒꯗꯤ ꯃꯥꯒꯤ ꯁꯤꯁꯇꯦꯝꯗꯨ ꯀꯃꯥꯏꯅ ꯅꯣꯔꯃꯦꯜ ꯑꯣꯏꯅ ꯑꯃꯨꯛꯀ ꯑꯗꯨꯅ ꯑꯣꯄꯔꯦꯠ ꯇꯧꯒꯅꯤ ꯍꯥꯏꯕꯁꯤꯒꯤ ꯃꯇꯥꯡꯗ ꯃꯈꯣꯏꯗ ꯑꯩꯅ ꯐꯖꯅ ꯒ꯭ꯌꯥꯟ ꯇꯥꯍꯟꯈꯤ ꯑꯗꯨꯒ ꯌꯥꯝꯅ ꯇꯣꯏꯅ ꯊꯣꯛꯄ ꯑꯇꯣꯞꯄ ꯄ꯭ꯔꯣꯕ꯭ꯂꯦꯝ ꯑꯃ ꯇꯦꯛꯅꯤꯀꯦꯜꯒꯤ ꯑꯣꯏꯕ ꯄ꯭ꯔꯣꯕ꯭ꯂꯦꯝ ꯍꯥꯏꯔꯒꯗꯤ ꯑꯦ ꯇꯤ ꯑꯦꯝꯗ ꯄꯩꯁꯥ ꯂꯧꯊꯣꯛꯄ ꯃꯇꯝꯗ ꯄꯩꯁꯥ ꯆꯞꯄꯒ ꯂꯩꯈꯤꯕ ꯅꯠꯇ꯭ꯔꯒ ꯑꯦ ꯇꯤ ꯑꯦꯝꯁꯦ